ꯍꯦꯜꯂꯣ ꯑꯩ ꯇ꯭ꯔꯦꯟꯒꯤ ꯕꯨꯛ ꯇꯧꯅꯕ ꯊꯧꯔꯥꯡ ꯇꯧꯔꯤ ꯑꯗꯨꯕꯨ ꯃꯈꯥ ꯆꯠꯊꯔꯤꯉꯩꯗ ꯃꯃꯥꯡꯗ ꯀꯣꯇꯥ ꯁꯤꯁꯇꯦꯝꯒꯤ ꯃꯇꯥꯡꯗ ꯑꯩ ꯍꯦꯟꯅ ꯈꯪꯕ ꯄꯥꯝꯃꯤ ꯑꯩ ꯃꯊꯪ ꯐ꯭ꯔꯥꯏꯗꯦꯗ ꯖꯤꯔꯤ ꯇꯨ ꯒꯨꯍꯥꯇꯤ ꯆꯠꯀꯗꯧꯕ ꯆꯠꯀꯗꯧꯕꯅꯤ ꯑꯗꯨ ꯇ꯭ꯔꯦꯟ ꯕꯨꯛꯀꯤꯡ ꯇꯧꯕꯒꯤ ꯀꯣꯇꯥ ꯁꯤꯁꯇꯦꯝ ꯑꯗꯨ ꯍꯥꯏꯕꯤꯌꯨ ꯑꯩꯁꯨ ꯄꯩꯁꯥ ꯌꯥꯝ ꯄꯥꯏꯕ ꯅꯠꯇꯦ ꯑꯩꯒꯤ ꯀꯟꯗꯤꯁꯟꯁꯨ ꯈꯔ ꯌꯦꯡꯕꯤꯌꯨ ꯑꯗꯨ ꯕꯨꯛꯀꯤꯡ ꯇꯧꯕꯒꯤ ꯃꯇꯥꯡꯗ ꯑꯀꯨꯞꯄ ꯃꯔꯣꯜ ꯀꯔꯝꯅ ꯐꯪꯒꯗꯕꯒꯦ ꯍꯥꯏꯕꯁꯤꯗꯤ ꯑꯩꯍꯥꯛꯅ ꯆꯃꯝꯅꯔꯦ ꯑꯃꯁꯨꯡ ꯂꯝꯖꯤꯡ ꯂꯝꯇꯥꯛꯄꯤꯌꯨ ꯍꯥꯏꯖꯔꯤ